ꯍꯧꯈꯤꯕ ꯆꯍꯤ ꯇꯔꯥꯒꯤ ꯃꯃꯥꯡꯒꯤ ꯚꯥꯔꯠ ꯍꯥꯏꯕꯗꯨꯒ ꯍꯧꯖꯤꯛ ꯑꯣꯏꯔꯛꯂꯤꯕ ꯚꯥꯔꯠ ꯍꯥꯏꯕꯁꯤꯒ ꯌꯦꯡꯅꯕ ꯃꯇꯝꯗ ꯌꯥꯝꯅ ꯈꯦꯠꯅꯕ ꯍꯥꯏꯕꯗꯤ ꯌꯥꯝꯅ ꯆꯥꯎꯈꯠꯄꯒꯤ ꯃꯃꯤ ꯑꯃ ꯎꯕꯗꯤ ꯐꯪꯉꯦ ꯁꯦ ꯁꯝꯅ ꯍꯥꯏꯔꯕꯗ ꯏꯟꯇꯔꯅꯦꯠ ꯂꯥꯛꯄꯗꯒꯤ ꯀꯣ ꯏꯟꯇꯔꯅꯦꯠ ꯂꯥꯛꯄꯗꯒꯤ ꯌꯨꯇꯨꯞ ꯇ꯭ꯋꯤꯇꯔ ꯐꯦꯁꯕꯨꯛ ꯏꯟꯁꯇꯒ꯭ꯔꯥꯝ ꯑꯁꯤꯒꯨꯝꯕ ꯃꯌꯥꯝ ꯄ꯭ꯂꯦꯠꯐꯣꯝ ꯃꯌꯥꯝ ꯑꯃ ꯊꯣꯛꯂꯛꯑꯦꯕꯀꯣ ꯑꯗ ꯌꯨꯇꯨꯞ ꯍꯥꯏꯔꯒ ꯌꯨꯇꯨꯕꯔ ꯑꯃ ꯑꯣꯏꯔꯒ ꯃꯁꯥꯒꯤ ꯀꯟꯇꯦꯟ ꯈꯔ ꯁꯦꯝꯃꯒ ꯃꯁꯥꯒꯤ ꯕ꯭ꯂꯣꯛ ꯁꯦꯝꯗꯅ ꯑꯩꯈꯣꯏꯒꯤ ꯃꯁꯥꯅ ꯇꯧꯔꯤꯕ ꯃꯁꯥꯅ ꯂꯝ ꯀꯣꯏ ꯆꯠꯄ ꯃꯌꯥꯝ ꯑꯗꯣ ꯃꯌꯥꯝꯗꯒ ꯎꯠꯇꯅ ꯍꯥꯏꯕꯗꯤ ꯃꯄꯥꯜꯂꯝꯗꯅ ꯀꯔꯤ ꯇꯧꯔꯤ ꯑꯗꯒꯤ ꯁ꯭ꯋꯥꯏꯗꯅ ꯀꯔꯤ ꯇꯧꯔꯤ ꯁ꯭ꯋꯥꯏꯗꯅ ꯀꯔꯤ ꯇꯧꯔꯤ ꯍꯥꯏꯕꯁꯤꯅ ꯑꯃꯨꯛ ꯃꯄꯥꯜ ꯂꯝꯗ ꯑꯃꯨꯛ ꯈꯪꯍꯟꯕ ꯑꯁꯨꯒꯨꯝꯕꯒꯤ ꯅꯨꯡꯉꯥꯏꯕ ꯍꯥꯏꯇꯥꯔꯦꯀꯣ ꯑꯗꯨꯒꯨꯝꯕꯁꯨ ꯃꯌꯥꯝ ꯄꯤ ꯑꯗꯨꯒ ꯚꯥꯔꯠꯀꯤ ꯅꯍꯥꯔꯣꯜꯁꯤꯡꯅ ꯍꯧꯖꯤꯛꯁꯦ ꯑꯩꯈꯣꯏꯒꯤ ꯁꯔꯀꯥꯔꯒꯤ ꯊꯕꯛ ꯐꯪꯗ꯭ꯔꯦ ꯀꯥꯏꯅꯒ ꯑꯋꯥꯕꯁꯨ ꯂꯩꯇ꯭ꯔꯦ ꯑꯌꯥꯝꯕꯅꯀꯣ ꯍꯥꯏꯕꯗꯤ ꯊꯥꯏꯅꯒꯤ ꯃꯇꯝꯗꯗꯤ ꯑꯩꯈꯣꯏꯒꯤ ꯗꯥꯛꯇꯔ ꯏꯟꯖꯤꯅꯤꯌꯔ ꯑꯁꯨꯒꯨꯝꯕ ꯁꯤꯒꯤꯁꯤꯅ ꯑꯣꯏꯅ ꯑꯁꯦꯡꯕ ꯁꯦꯟꯃꯤꯠꯂꯣꯟ ꯑꯣꯏꯅ ꯈꯟꯅꯔꯝꯃꯦꯕꯀꯣ ꯑꯗꯣ ꯍꯧꯖꯤꯛꯇꯤ ꯑꯗꯨ ꯅꯠꯇ꯭ꯔꯕꯁꯨ ꯍꯧꯖꯤꯛꯀꯤ ꯁꯔꯀꯥꯔꯒꯤ ꯀꯔꯃꯆꯥꯔꯤ ꯑꯣꯏꯗ꯭ꯔꯕꯁꯨ ꯍꯧꯖꯤꯛ ꯏꯟꯇꯔꯅꯦꯠ ꯊꯣꯛꯂꯛꯄꯗꯒꯤ ꯀꯣꯃꯤꯗꯤꯌꯟ ꯃꯌꯥꯝ ꯑꯃꯁꯨ ꯌꯥꯝꯅ ꯆꯥꯎꯈꯠꯂꯦ ꯍꯥꯏꯕꯗꯤ ꯀꯣꯃꯤꯗꯤꯌꯟ ꯃꯌꯥꯝꯁꯦ ꯊꯥꯏꯅꯗꯤ ꯐꯥꯒꯤ ꯖꯨꯒꯥꯏ ꯇꯧꯕꯁꯤ ꯑꯩꯈꯣꯏꯒꯤ ꯂꯩꯀꯥꯏꯗ ꯈꯔ ꯇꯧ ꯃꯥꯒꯤ ꯀ꯭ꯂꯥꯁꯔꯨꯝꯗ ꯈꯔ ꯇꯧ ꯑꯗꯨꯒ ꯃꯁꯨꯡ ꯃꯃꯥꯟꯅꯕꯗ ꯈꯔ ꯇꯧ ꯇꯧꯔꯒ ꯂꯩꯔꯝꯕꯅꯦ ꯍꯧꯖꯤꯛꯇꯤ ꯑꯗꯨꯒꯤ ꯃꯉꯣꯟꯗ ꯂꯩꯖꯔꯤꯕ ꯃꯒꯨꯟ ꯃꯌꯥꯝꯗꯣ ꯚꯤꯗꯤꯑꯣ ꯑꯃ ꯅꯝꯃꯒ ꯑꯗꯨ ꯃꯌꯥꯝꯗꯣ ꯎꯠꯊꯣꯛꯑꯒ ꯑꯩꯈꯣꯏꯒꯤ ꯃꯅꯤꯄꯨꯔꯈꯛ ꯅꯠꯇꯕ ꯚꯥꯔꯠꯈꯛ ꯅꯠꯇꯕ ꯃꯄꯥꯜꯂꯝꯗ ꯂꯩꯔꯤꯕ ꯃꯤ ꯃꯌꯥꯝꯗꯁꯨ ꯎꯠꯊꯣꯛꯑꯒ ꯃꯍꯥꯛꯀꯤ ꯍꯩꯊꯣꯏ ꯁꯤꯡꯊꯣꯏꯖꯕ ꯃꯌꯥꯝꯀꯗꯣ ꯑꯗꯨ ꯎꯠꯊꯣꯛꯄ ꯉꯝꯕꯁꯦ ꯁꯤ ꯌꯥꯝꯅ ꯆꯥꯎꯈꯠꯄ ꯃꯈꯜ ꯑꯃꯅꯤ